ꯍꯜꯂꯣ ꯀꯝꯗꯧꯔꯤꯒꯦ ꯅꯨꯡꯉꯥꯏꯔꯤꯌꯦ ꯑꯣ ꯑꯗꯣ ꯑꯗꯨ ꯁꯤꯅꯦꯃꯥ ꯑꯝꯇ ꯌꯦꯡꯉꯨꯁꯤꯔꯣ ꯑꯧ ꯑꯣ ꯑꯗꯣ ꯑꯉꯥꯡ ꯅꯨꯕꯤꯁꯨ ꯌꯥꯎꯔꯒ ꯌꯦꯡꯁꯦ ꯑꯩꯈꯣꯏ ꯈꯛꯇ ꯌꯦꯡꯕꯁꯨ ꯐꯠꯇꯤꯌꯦ ꯑꯪ ꯂꯥꯁ ꯁꯣꯅ ꯐꯒꯗ꯭ꯔꯣ ꯑꯧ ꯑꯧ ꯉꯁꯤꯗ ꯆꯩꯔꯥꯎꯕꯅꯤꯅ ꯆꯩꯔꯥꯎꯕꯅꯤꯅ ꯌꯦꯟꯁꯥꯡꯁꯨ ꯍꯥꯎꯔꯝꯃꯅꯤꯅꯦ ꯑꯩꯗꯤ ꯅꯍꯥꯟ ꯃꯩꯇꯩꯗ ꯂꯥꯎꯒ꯭ꯔꯣ ꯅꯣꯡꯃ ꯄꯥꯟꯕꯗ ꯑꯣ ꯑꯗꯣ ꯀꯩꯅꯣꯗ ꯃꯣꯏ ꯑꯉꯥꯡꯒꯩ ꯑꯁꯤꯗ ꯂꯥꯎꯗꯕ ꯈꯛꯇꯅꯤ ꯆꯥꯛ ꯊꯥꯗꯕ ꯈꯛꯇꯅꯤ ꯉꯥ ꯑꯗꯨꯝ ꯉꯥꯗꯤ ꯆꯥꯔꯤꯄꯣꯠꯅꯤ ꯑꯪ ꯑꯗꯨ ꯀꯩꯅꯣꯗ ꯃꯣꯏ ꯑꯉꯥꯡꯒꯩꯗꯤ ꯆꯠꯅꯤꯡ ꯃꯥꯜꯂꯦ ꯑꯗꯣ ꯀꯦꯀꯦꯒꯤꯗ ꯇꯧꯔꯁꯤꯔꯣ ꯑꯗꯨꯅ ꯑꯪ ꯑꯗꯨ ꯃꯥꯒꯤ ꯐꯝꯕꯝ ꯀꯔꯤ ꯀꯔꯥꯗꯣ ꯃꯣꯏꯅ ꯈꯔ ꯅꯨꯡꯉꯥꯏꯅꯦ ꯑꯗꯣ ꯃꯣꯏ ꯅꯁꯨꯗꯨꯁꯨ ꯄꯨꯕꯤꯔꯛꯑꯣ ꯑꯪ ꯑꯩꯈꯣꯏꯁꯨ ꯄꯣꯔꯛꯑꯒ ꯈꯪꯅꯅꯕ ꯍꯌꯦꯡꯋꯥꯏꯕꯣꯛ ꯇꯨꯡꯕꯣꯛ ꯁꯤꯅꯦꯃꯥ ꯁꯤꯅꯦꯃꯥꯗꯨꯈꯛ ꯑꯥ ꯑꯣ ꯁꯤꯅꯦꯃꯥꯗꯨꯈꯛꯇ ꯅꯠꯇꯦ ꯁꯨꯝ ꯈꯪꯅ ꯆꯥꯟꯅꯕꯁꯨ ꯈꯪꯅꯍꯟꯁꯦ ꯇꯧꯕꯩ ꯋꯥꯅꯤ

ꯍꯣꯏ ꯍꯣꯏ ꯑꯩꯁꯨ ꯑꯩꯁꯨ ꯇꯧꯔꯛꯑꯒꯦ ꯑꯣ ꯐꯔꯦ ꯐꯔꯦ ꯑꯪ